ꯍꯜꯂꯣ ꯅꯪꯅ ꯐꯣꯟ ꯇꯧꯔꯛꯄꯅꯤ ꯍꯥꯏꯔꯛꯑꯣ ꯑꯥ ꯃꯤ ꯀꯌꯥ ꯂꯥꯛꯇꯣꯏꯅꯣ ꯇꯥꯡ ꯀꯌꯥꯗ ꯂꯥꯛꯀꯅꯤ ꯃꯇꯝ ꯍꯥꯏꯔꯛꯑꯣ

ꯍꯥꯏꯔꯛꯀꯦ ꯇꯥꯡ ꯇꯔꯥ ꯃꯥꯊꯣꯏꯗ ꯂꯥꯛꯑꯣ ꯍꯣꯇꯦꯜ ꯏꯝꯐꯥꯜꯗ ꯊꯨꯡꯉꯣ ꯑꯗꯨꯒ ꯕꯣꯠꯇ ꯏꯁꯩ ꯂꯩ ꯁꯤꯅꯦꯃꯥꯁꯨ ꯂꯩ ꯅꯪꯅ ꯑꯄꯥꯝꯕ ꯑꯃ ꯈꯜꯂꯣ ꯑꯗꯨꯒ ꯌꯦꯡꯉꯁꯤ ꯏꯝꯐꯥꯟꯗ ꯍꯦꯛ ꯊꯨꯡꯕꯒ ꯏꯁꯩ ꯍꯥꯟꯅ ꯌꯦꯡꯒꯗ꯭ꯔꯣ ꯌꯦꯡꯉꯁꯤ ꯑꯩ ꯕꯩꯒꯥꯆꯟꯗ꯭ꯔꯥ ꯑꯣꯄꯟ ꯏꯌꯔ ꯊꯦꯇꯔ ꯕꯣꯠꯇ ꯏꯁꯩ ꯂꯩ ꯃꯤ ꯇꯤꯀꯦꯠ ꯃꯃꯜ ꯂꯨꯄꯥ ꯆꯍꯨꯝꯅꯤ ꯃꯤ ꯑꯍꯨꯝꯒꯤ ꯄꯩꯁꯥ ꯇꯣꯇꯦꯜ ꯅꯥꯏꯟ ꯍꯟꯗ꯭ꯔꯦꯗ ꯇꯥꯔꯦ ꯑꯗꯨ ꯍꯥꯟꯅ ꯑꯦꯗꯕꯥꯟꯁ ꯇꯧꯁꯤꯜꯂꯛꯑꯣ ꯂꯩꯒꯅꯤ ꯃꯅꯤꯄꯨꯔ ꯃꯅꯤꯄꯨꯔꯒꯤ ꯂꯣꯛꯇꯥꯛ ꯀꯣꯏꯕ ꯌꯥꯒꯅꯤ ꯑꯗꯨꯒꯤ ꯄꯨꯋꯥꯔꯤꯒ ꯁꯥꯒꯣꯟꯅꯔꯕ ꯑꯟꯗ꯭ꯔꯣꯗꯁꯨ ꯀꯣꯏꯕ ꯌꯥꯒꯅꯤ ꯎꯈ꯭ꯔꯨꯜꯗꯁꯨ ꯁꯤꯔꯣꯏ ꯂꯤꯂꯤ ꯌꯦꯡꯕ ꯐꯪꯒꯅꯤ ꯅꯪꯗꯤ ꯀꯔꯤ ꯀꯔꯤ ꯌꯦꯡꯅꯤꯡꯏ ꯍꯥꯏꯔꯛꯑꯣ